ꯂꯩꯕꯥꯛ ꯑꯁꯤꯗ ꯐꯪꯂꯤꯕ ꯑꯅꯥ ꯂꯥꯏꯌꯦꯡ ꯁꯪꯁꯤ ꯍꯣꯏ ꯑꯗꯨꯝ ꯐꯩ ꯍꯥꯏꯕ ꯇꯥꯏ ꯍꯧꯖꯤꯛ ꯂꯩꯔꯤꯕ ꯍꯣꯁꯄꯤꯇꯥꯜꯁꯤꯡꯗ ꯂꯩꯔꯤꯕ ꯅꯔꯁꯁꯤꯡ ꯍꯥꯏꯇꯔꯦ ꯅꯔꯁꯁꯤꯡꯁꯤꯅ ꯄꯦꯁꯦꯟꯁꯤꯡꯗ ꯇꯧꯔꯤꯕ ꯕꯦꯚꯥꯔ ꯃꯈꯣꯏꯒꯤ ꯇꯧꯕꯤꯔꯤꯕ ꯁꯦꯕꯥ ꯃꯣꯏꯒꯤ ꯆꯞ ꯆꯥꯕ ꯇ꯭ꯔꯤꯠꯃꯦꯟ ꯑꯗꯨ ꯑꯗꯨꯝ ꯌꯥꯝ ꯅꯨꯡꯉꯥꯏ ꯌꯥꯝ ꯐꯩ ꯑꯅ ꯈꯜꯂꯤ ꯑꯗꯨꯒ ꯅꯔꯁꯁꯤꯡꯁꯤꯒꯤ ꯑꯆꯧꯕ ꯊꯧꯗꯥꯡ ꯑꯃ ꯑꯣꯏꯅ ꯃꯣꯏꯅ ꯇꯧꯕꯤꯕꯁꯦ ꯑꯩꯈꯣꯏꯒꯤ ꯑꯣꯏꯅꯗꯤ ꯌꯥꯝ ꯐꯩ ꯑꯗꯨꯒ ꯀꯣꯕꯤꯠꯀꯤ ꯃꯇꯝꯗꯁꯨ ꯑꯩꯈꯣꯏ ꯏꯁꯥꯅ ꯑꯗꯨꯝ ꯀꯣꯕꯤꯠꯁꯤ ꯏꯁꯥꯅ ꯆꯦꯛꯁꯤꯟꯅ ꯍꯥꯏ ꯇꯥꯔꯦ ꯃꯗꯨ ꯃꯇꯝ ꯆꯥꯅ ꯍꯤꯗꯥꯛꯇꯣ ꯀꯥꯞꯊꯣꯛꯑꯒ ꯃꯥ ꯃꯥꯒꯤ ꯀꯣꯕꯤꯠꯀꯤ ꯕꯦꯛꯁꯤꯟꯗꯨ ꯀꯥꯞꯊꯣꯛꯑꯒ ꯑꯩꯈꯣꯏ ꯃꯥꯛꯁ ꯁꯤꯖꯤꯟꯅꯔꯒ ꯑꯩꯈꯣꯏ ꯌꯨꯝꯗꯒꯤ ꯊꯣꯛꯇꯅ ꯌꯥꯝ ꯆꯦꯛꯁꯤꯟꯅ ꯑꯗꯨꯝ ꯂꯩꯈꯤ ꯑꯗꯨꯒ ꯑꯃꯒ ꯑꯃꯒꯁꯨ ꯊꯣꯏꯗꯣꯛꯅ ꯀꯣꯕꯤꯠꯀꯤ ꯃꯇꯝꯗ ꯂꯧꯅꯒꯟꯕ ꯂꯥꯏꯅꯥ ꯑꯣꯏꯕꯅ ꯃꯁꯤ ꯋꯥꯔꯤ ꯋꯥꯇꯥꯏ ꯑꯃꯃꯁꯨ ꯁꯥꯔꯨꯗꯦ ꯃꯁꯤꯁꯤ ꯌꯨꯝꯗ ꯐꯖꯅ ꯑꯗꯨꯝ ꯂꯩꯈꯤ ꯍꯥꯏ ꯇꯔꯦ